ꯑꯩꯅ ꯊꯧꯕꯥꯜꯁꯤꯒꯤ ꯃꯅꯨꯡꯁꯤꯗ ꯂꯩꯕꯗ ꯄꯥꯝꯃꯤꯁꯤꯒꯤ ꯃꯔꯝꯗꯤ ꯍꯣꯁꯄꯤꯇꯥꯜ ꯍꯥꯏꯔꯦ ꯌꯥꯝꯅ ꯅꯛꯅ ꯂꯩꯔꯦ ꯕꯖꯥꯔ ꯍꯥꯏꯔꯦ ꯌꯥꯝꯅ ꯅꯛꯅ ꯂꯩꯔꯦ ꯑꯗꯒꯤ ꯑꯩꯅ ꯒꯥꯔꯗꯦꯟ ꯆꯠꯅꯤꯡꯉꯁꯨ ꯃꯅꯨꯡꯁꯤꯗ ꯌꯥꯝꯅ ꯅꯛꯄ ꯃꯐꯝꯗ ꯂꯩꯔꯦ